ꯍꯦꯜꯂꯣ ꯑꯥ ꯃꯥꯟꯅꯦ ꯀꯅꯥ ꯑꯣꯏꯗꯣꯏꯅꯣ

ꯑꯣ ꯑꯩꯈꯣꯏꯒꯤꯁꯦ ꯍꯟꯗꯛ ꯀ꯭ꯔꯤꯁꯅ ꯖꯔꯃꯕꯨꯗꯤ ꯂꯩꯔꯦꯗꯅꯀꯣ ꯅꯨꯃꯤꯠ ꯃꯔꯤꯅꯤ ꯃꯇꯨꯡꯗ ꯀ꯭ꯔꯤꯁꯅ ꯖꯔꯃ ꯂꯩ ꯖꯔꯃ ꯈꯨꯗꯤꯡꯒꯤ ꯁꯥꯟꯅꯩꯌꯦ ꯂꯤꯛꯀꯣꯟꯗꯤ ꯑꯗꯒꯤ ꯀ꯭ꯔꯤꯁꯅ ꯖꯔꯃ ꯔꯥꯙꯥ ꯖꯔꯃ ꯕꯥꯃꯣꯟ ꯖꯔꯃ ꯑꯗꯒꯤ ꯃꯦꯔꯥ ꯋꯥꯌꯨꯡꯕ ꯃꯦꯔꯥ ꯋꯥꯌꯨꯡꯕꯒꯤ ꯃꯇꯝꯁꯦ ꯂꯧꯊꯣꯛꯄ ꯐꯥꯎꯕ ꯑꯗꯨꯝ ꯂꯤꯛꯀꯣꯟ ꯁꯥꯟꯅꯩꯌꯦ ꯎꯝ ꯍꯣꯏ ꯅꯨꯃꯤꯗꯥꯡꯗ ꯁꯥꯟꯅꯩ ꯄꯨꯡꯁꯦ ꯃꯝꯕꯨ ꯃꯝꯃꯗꯤ ꯑꯗꯨꯝ ꯍꯧꯔꯦꯗ ꯄꯨꯡ ꯇꯔꯨꯛ ꯇ꯭ꯔꯦꯠꯁꯤꯗꯒꯤ ꯍꯧꯔꯅꯤꯀꯣ ꯑꯗꯨꯒ ꯄꯨꯡ ꯕꯥꯔꯣ ꯑꯃ ꯑꯅꯤ ꯐꯥꯎꯕꯗꯤ ꯑꯗꯨꯝ ꯁꯥꯟꯅꯩ ꯁꯥꯟꯅꯕꯕꯨꯗꯤ ꯅꯨꯄꯥ ꯉꯥꯛꯇ ꯁꯥꯟꯅꯔꯁꯨ ꯌꯥꯏ ꯅꯨꯄꯤ ꯉꯥꯛꯇ ꯁꯥꯟꯅꯔꯁꯨ ꯌꯥꯏꯌꯦꯕꯀꯣ ꯑꯗꯨꯗ ꯃꯤꯒꯤ ꯏꯟꯇꯔꯇꯦꯟꯃꯦꯟꯒꯤ ꯑꯣꯏꯅꯅꯦ ꯑꯩꯈꯣꯏꯅ ꯅꯨꯄꯤ ꯅꯨꯄꯥ ꯁꯥꯟꯅꯃꯤꯟꯅꯕ ꯍꯥꯏꯕꯗꯤ ꯈꯤꯇꯪ ꯅꯨꯡꯉꯥꯏꯅꯕꯅ ꯃꯌꯥꯝꯒꯤ ꯕꯤꯠꯇ ꯑꯗꯨꯝ ꯅꯨꯄꯥ ꯅꯨꯄꯤ ꯄꯨꯂꯞ ꯁꯥꯟꯅꯩ ꯃꯕꯣꯛꯁꯨ ꯂꯩꯒꯗꯣꯏꯅꯦ ꯍꯥꯏꯕꯗꯤ ꯂꯩꯀꯥꯏꯗꯨꯒꯤ ꯃꯤ ꯌꯦꯡꯕꯁꯨ ꯌꯥꯎꯔꯦꯀꯣ ꯑꯗꯒꯤ ꯃꯤꯈꯨꯟꯗꯒꯤ ꯂꯥꯛꯄ ꯃꯤ ꯃꯈꯩꯒ ꯇꯧꯔꯒ ꯄꯥꯔꯇꯤ ꯄꯥꯔꯇꯤꯒ ꯇꯧꯔꯒ ꯂꯥꯛꯄꯗꯣ ꯑꯗꯨꯒꯨꯝꯕ ꯃꯤꯅꯁꯨ ꯑꯗꯨꯝ ꯌꯦꯡꯉꯦ ꯑꯥ ꯑꯗꯨꯝ ꯐꯪꯒꯅꯤ ꯑꯗꯒꯤ ꯌꯥꯎꯒꯦ ꯍꯥꯏꯒꯦꯅ ꯍꯥꯏꯕꯗꯤ ꯁꯣꯝꯅ ꯂꯤꯛꯀꯣꯟ ꯌꯥꯎꯅꯤꯡꯉꯦꯅ ꯍꯥꯏꯔꯣꯕꯀꯣ ꯂꯤꯛꯀꯣꯟ ꯌꯥꯎꯅꯤꯡꯉꯒꯗꯤꯅꯦ ꯅꯈꯣꯏꯒꯤ ꯑꯩ ꯑꯩ ꯌꯥꯎꯖꯒꯦ ꯍꯥꯏꯔꯒ ꯑꯩꯈꯣꯏꯒꯤ ꯂꯤꯛꯀꯣꯟꯁꯦ ꯁꯨꯃꯥꯏꯅ ꯇꯧꯒꯗꯣꯏꯅꯦꯕ ꯅꯨꯄꯤ ꯅꯨꯄꯥ ꯅꯨꯄꯤ ꯅꯨꯄꯥ ꯄꯤꯌꯔ ꯄꯤꯌꯔꯁꯦ ꯅꯤꯄꯥꯟ ꯁꯦꯝꯒꯗꯣꯏꯅꯦꯕꯀꯣ ꯄꯤꯌꯔ ꯄꯤꯌꯔ ꯅꯤꯄꯥꯟ ꯁꯦꯝꯕꯁꯤꯗ ꯃꯔꯛꯇ ꯑꯩꯈꯣꯏꯒꯤ ꯅꯨꯄꯥ ꯍꯥꯡꯕ ꯅꯨꯄꯤ ꯍꯥꯡꯕꯁꯦ ꯁꯤꯒꯨꯝꯕꯗꯅꯦꯕ ꯑꯩꯈꯣꯏꯅ ꯆꯪꯁꯤꯜꯂꯒ ꯌꯥꯎꯅꯒꯗꯧꯔꯤꯁꯦ ꯍꯥꯏꯕꯗꯤ ꯃꯤ ꯁꯥꯟꯅꯔꯤꯉꯩꯗ ꯍꯣꯏ ꯍꯪꯕꯕꯨꯗꯤ ꯌꯥꯏꯀꯣ ꯑꯩ ꯑꯃꯨꯛ ꯁꯥꯟꯅꯖꯒꯦꯀ ꯍꯥꯏꯕꯗ ꯃꯤꯗꯨꯅ ꯌꯥꯕꯤꯔꯒꯗꯤ ꯐꯔꯦ ꯌꯥꯔꯛꯇ꯭ꯔꯒꯗꯤ ꯁꯥꯟꯅꯕ ꯌꯥꯗꯦꯕꯀꯣ ꯑꯗ ꯀꯔꯤꯒꯨꯝꯕ ꯃꯤ ꯍꯥꯡꯉꯝꯃꯒꯗꯤ ꯑꯗꯨꯝ ꯑꯩ ꯁꯥꯟꯅꯒꯦꯅ ꯍꯥꯏꯔꯒ ꯆꯪꯉꯒ ꯁꯥꯟꯅꯕ ꯌꯥꯏꯌꯦꯕꯀꯣ ꯑꯗꯨꯗ ꯁꯥꯟꯅꯕꯁꯤꯗ ꯀꯔꯤ ꯑꯩꯈꯣꯏꯒꯤ ꯀꯩꯅꯣꯒꯨꯝꯕꯅꯦ ꯂꯨꯗꯣꯒꯨꯝꯕꯅꯦ ꯂꯨꯗꯣ ꯁꯥꯟꯅꯕꯒꯨꯝꯕꯅꯦꯕꯀꯣ ꯂꯨꯗꯣꯒ ꯆꯞ ꯃꯥꯟꯅꯩ ꯑꯗꯨꯗ ꯂꯨꯗꯣꯒꯤꯅ ꯑꯃꯨꯛ ꯀꯥꯈꯟꯁꯦ ꯍꯥꯏꯕꯗꯤ ꯀꯥꯁꯦ ꯃꯉꯥꯈꯛ ꯂꯩꯗꯅ ꯀꯩꯅꯣꯒꯤꯅ ꯑꯃꯨꯛ ꯂꯤꯛꯀꯣꯟꯒꯤꯅ ꯑꯃꯨꯛ ꯇꯔꯨꯛ ꯇꯔꯨꯛ ꯂꯩꯌꯦꯕꯀꯣ ꯀꯥꯈꯟꯁꯦ ꯇꯔꯨꯛ ꯇꯔꯨꯛ ꯆꯞ ꯃꯥꯟꯅꯩ ꯃꯈꯣꯏ ꯍꯣꯝ ꯆꯪꯕꯗꯣ ꯑꯗꯨꯃꯥꯏꯅ ꯑꯗꯨꯗ ꯁꯤꯖꯤꯟꯅꯔꯤꯁꯤꯅ ꯑꯩꯈꯣꯏꯅ ꯑꯃꯨꯛ ꯂꯤꯛꯀꯣꯟꯗ ꯁꯤꯖꯤꯟꯅꯔꯤꯁꯤꯅ ꯑꯩꯈꯣꯏꯒꯤ ꯁꯝ ꯊꯔꯣꯏ ꯃꯥꯟꯕꯤꯗꯣ ꯑꯗꯨꯗꯣ ꯁꯤꯖꯤꯟꯅꯔꯒ ꯃꯔꯨꯁꯦ ꯑꯩꯈꯣꯏꯅ ꯇꯔꯨꯛ ꯁꯤꯖꯤꯟꯅꯩꯌꯦꯕ ꯑꯗꯨꯗꯁꯨ ꯎꯞꯄ ꯂꯣꯡꯕ ꯎꯞꯄ ꯂꯣꯡꯕ ꯍꯥꯏꯅ ꯂꯣꯡꯕ ꯃꯁꯤꯡ ꯊꯤꯅꯒꯗꯣꯏꯅꯦꯕ ꯂꯣꯡꯉꯒ ꯂꯩꯕꯁꯦ ꯊꯤꯅ ꯊꯤꯅ ꯂꯣꯡꯕ ꯂꯣꯡꯕꯗꯨꯅ ꯀꯥꯡꯈꯟ ꯀꯥꯡꯈꯟꯁꯦ ꯆꯠꯀꯗꯣꯏꯅꯦꯕ ꯑꯗꯨꯝ ꯆꯠꯂ ꯆꯠꯂꯒ ꯑꯗꯨꯃꯥꯏꯅ ꯑꯗꯨꯝ ꯍꯥꯏꯕꯗꯤ ꯂꯨꯗꯣ ꯁꯥꯟꯅꯕꯒ ꯆꯞ ꯃꯥꯟꯅꯩ ꯑꯗꯨꯃꯥꯏꯅ ꯁꯥꯟꯅꯃꯤꯟꯅꯒꯗꯣꯏꯕ ꯑꯗꯨꯗ ꯑꯩꯈꯣꯏ ꯂꯨꯗꯣ ꯀꯩꯅꯣꯁꯤꯅ ꯑꯃꯨꯛ ꯃꯤ ꯅꯤꯄꯥꯟ ꯑꯣꯏꯕ ꯑꯗꯒꯤ ꯄꯤꯌꯔ ꯄꯤꯌꯔ ꯄꯤꯌꯔ ꯄꯤꯌꯔꯁꯤꯅ ꯄꯥꯔꯇꯤ ꯄꯥꯔꯇꯤ ꯑꯣꯏꯒꯗꯣꯏꯅꯦꯕ ꯑꯗꯒꯤ ꯑꯃꯨꯛ

ꯑꯥꯎ ꯄꯩꯁꯥ ꯊꯥꯅꯕ ꯅꯠꯇꯦ ꯄꯩꯁꯥꯁꯦ ꯑꯩꯈꯣꯏꯅ ꯒꯦꯝꯁꯤꯗ ꯑꯗꯨꯝ ꯀꯠꯄꯗꯣ ꯑꯗꯨ ꯑꯣꯏꯒꯗꯣꯏꯅꯦ ꯀꯠꯄꯒꯨꯝꯕꯅꯦ ꯍꯥꯏꯕꯗꯤ ꯑꯆꯥꯄꯣꯠ ꯆꯥꯎꯁꯦ ꯍꯥꯏꯔꯒ ꯃꯈꯣꯏꯅ ꯄꯤꯅꯤꯡ ꯄꯤꯅꯤꯡꯕ ꯄꯩꯁꯥꯗꯣ ꯍꯣꯏ ꯊꯝꯅꯤꯕꯀꯣ ꯖꯒꯥ ꯑꯃ ꯄ꯭ꯂꯦꯠ ꯑꯣꯏꯅ ꯄ꯭ꯂꯦꯠ ꯅꯠꯇ꯭ꯔꯒꯅ ꯁꯦꯡꯒꯥꯒꯨꯝꯕ ꯊꯝꯃꯅꯦꯕ ꯊꯝꯃꯒ ꯍꯥꯏꯕꯗꯤ ꯃꯐꯝ ꯈꯔꯗꯅ ꯌꯥꯝ ꯗꯤꯖꯥꯏꯟ ꯐꯖꯅ ꯀꯩꯅꯣꯒ ꯇꯧꯔꯒ ꯂꯩꯒ ꯀꯔꯤꯒ ꯃꯌꯥꯝ ꯊꯝꯃꯒ ꯑꯗꯒꯤ ꯁ꯭ꯇꯦꯟꯒꯁꯤ ꯐꯖꯕꯗꯒ ꯇꯧꯔꯒ ꯄꯨꯔꯥ ꯂꯨꯍꯣꯡꯕꯗꯧꯅ ꯇꯧꯔꯒꯅꯦ ꯁꯦꯡꯒꯥ ꯊꯝꯕ ꯌꯥꯎꯋꯦ ꯍꯥꯏꯕꯗꯤ ꯄꯩꯁꯥ ꯊꯥꯗꯐꯝ ꯊꯝꯕ ꯌꯥꯎꯋꯦꯕꯀꯣ ꯑꯗꯨꯃꯥꯏꯅ ꯊꯝꯕꯗꯨꯗ ꯑꯗꯨꯝ ꯑꯩꯈꯣꯏꯅ ꯑꯄꯥꯝ ꯑꯄꯥꯝꯕ ꯂꯨꯄꯥ ꯇꯔꯥꯗ ꯀꯠꯀꯦ ꯆꯥꯝꯃ ꯀꯠꯀꯦꯔꯥ ꯀꯠꯅꯤꯡꯕ ꯀꯠꯂꯒ ꯁꯥꯟꯅꯒꯗꯣꯏꯅꯦꯕ ꯑꯗꯨ ꯁꯥꯟꯅꯕ ꯍꯧꯕꯗ ꯅꯠꯇꯦꯀꯣ ꯂꯣꯏꯔꯀꯥꯟꯗ ꯑꯩ ꯂꯣꯏꯁꯤꯜꯂꯒꯦꯅ ꯍꯥꯏꯔꯒꯅꯦ ꯅꯠꯇ꯭ꯔꯒꯁꯨ ꯑꯩ ꯑꯗꯨꯝ ꯁꯥꯟꯅꯅꯤꯡꯉꯤ ꯍꯥꯏꯔꯒ ꯄꯩꯁꯥꯁꯦ ꯑꯗꯨꯝ ꯀꯠꯂ ꯀꯠꯂꯒ ꯊꯥꯗꯔ ꯊꯥꯗꯔꯒꯅꯦ ꯑꯗꯨꯝ ꯁꯥꯟꯅꯒꯗꯣꯏꯅꯦꯕ ꯄꯤ ꯎꯝ ꯄꯤꯕ ꯍꯥꯏꯔꯤꯁꯦ ꯄꯤꯕ ꯍꯥꯏꯔꯤꯁꯦ ꯉꯁꯥꯏꯒꯤ ꯃꯤꯗꯨꯅꯅꯦ ꯐꯥꯒꯤꯁꯨ ꯐꯥꯒꯤꯅꯤ ꯑꯩꯈꯣꯏꯒꯤ ꯁꯥꯟꯅꯊꯣꯛꯄ ꯂꯣꯏꯊꯣꯛꯑꯒ ꯄꯩꯁꯥ ꯀꯔꯤꯝꯇ ꯊꯥꯗꯗꯅ ꯆꯠꯄꯁꯨ ꯌꯥꯎꯋꯦꯕꯀꯣ ꯑꯗꯨꯗ ꯑꯩꯈꯣꯏ ꯀꯩꯁꯨ ꯍꯥꯏꯔꯨꯕꯗꯤ ꯌꯥꯗꯦꯗꯅꯀꯣ ꯑꯗꯨꯁꯨ ꯃꯈꯣꯏꯁꯦ ꯑꯗꯨꯝ ꯆꯥ ꯅꯠꯇ꯭ꯔꯒꯅ ꯍꯩ ꯃꯍꯤ ꯅꯠꯇ꯭ꯔꯒꯅ ꯀ꯭ꯋꯥ ꯅꯠꯇ꯭ꯔꯒꯅ ꯃꯤꯛꯆꯔꯒꯨꯝꯕꯗꯤ ꯑꯗꯨꯝ ꯂꯥꯜꯂꯦꯕ ꯌꯦꯡꯕꯕꯨ ꯂꯥꯛꯄ ꯃꯤ ꯑꯗꯨꯝ ꯆꯉꯛꯄ ꯃꯤꯁꯦ ꯑꯩꯈꯣꯏ ꯑꯗꯨꯝ ꯑꯆꯥꯄꯣꯠ ꯄꯤꯌꯦꯕ ꯑꯗꯨꯗ ꯑꯆꯥꯄꯣꯠ ꯀꯔꯤꯒꯨꯝꯕ ꯄꯤꯔꯝꯃꯗꯤ ꯌꯥꯝꯅ ꯒ꯭ꯌꯥꯟꯇꯥꯅ ꯍꯥꯏꯕꯗꯤ ꯋꯥ ꯈꯪꯕ ꯃꯤ ꯑꯣꯏꯔꯒꯗꯤ ꯑꯦ ꯑꯆꯥꯄꯣꯠ ꯄꯤꯔꯛꯑꯕꯅꯤꯅ ꯑꯗꯨꯝ ꯃꯈꯣꯏꯅ ꯑꯗꯨꯝ ꯈꯪꯅ ꯑꯗꯨꯝ ꯉꯁꯥꯏꯒꯤ ꯁꯦꯡꯒꯥꯗꯨꯗ ꯄꯩꯁꯥ ꯍꯥꯞꯄꯤꯔꯝꯕ ꯌꯥꯎꯋꯦꯕ ꯑꯗꯨꯃꯥꯏꯅ ꯇꯧꯋꯦ ꯑꯆꯥꯄꯣꯠꯇꯤ ꯂꯣꯏꯅ ꯑꯗꯨꯝ ꯐꯪꯉꯦ ꯆꯥ ꯄꯤꯖꯅꯦꯕ ꯔꯤꯐ꯭ꯔꯦꯁꯃꯦꯟꯗꯤ ꯑꯗꯨꯝ ꯌꯥꯎꯋꯦꯕ ꯎꯝ ꯂꯩꯇꯦ ꯂꯩꯇꯦ ꯑꯗꯨꯒꯤꯗꯤ ꯂꯣꯏꯅ ꯑꯦꯅꯤ ꯌꯥꯎꯕ ꯌꯥꯏ ꯑꯩꯈꯣꯏꯅ ꯑꯗꯨꯗ ꯊꯤꯡꯕꯁꯨ ꯌꯥꯗꯦ

ꯑꯦ ꯅꯪ ꯃꯨꯁꯂꯤꯝꯅꯤ ꯁꯥꯟꯅꯕ ꯌꯥꯔꯣꯏ ꯍꯥꯏꯕꯁꯨ ꯌꯥꯗꯦ ꯂꯣꯏꯅ ꯊꯥꯕꯜ ꯆꯣꯡꯕꯒꯨꯝꯕꯅꯤ ꯁꯤꯁꯨ ꯑꯩꯒꯤ ꯑꯄꯥꯝꯕ ꯅꯨꯄꯤꯗꯨꯅ ꯂꯤꯛꯀꯣꯟ ꯁꯥꯟꯅꯔꯒꯗꯤ ꯑꯩꯒ ꯃꯥꯒ ꯁꯥꯟꯅꯃꯤꯅꯅꯤꯡꯉꯤ ꯍꯥꯏꯕꯒꯤꯀꯣ ꯑꯗꯨꯒꯤ ꯇꯥꯏꯞꯇꯁꯨ ꯇꯧꯕꯅꯦꯕ ꯑꯗꯨꯃꯥꯏ ꯇꯧꯔꯒ ꯆꯪꯁꯤꯟꯕꯁꯨ ꯌꯥꯏꯌꯦꯕ ꯎꯝ ꯎꯝ ꯑꯥ ꯌꯥꯏ ꯑꯗꯨꯝ ꯌꯥꯏ

ꯎꯝ ꯎꯝ ꯎꯝ ꯑꯥꯎ ꯍꯣꯏ ꯌꯨꯝꯗ ꯀꯩꯅꯣ ꯁꯨꯃꯥꯡ ꯃꯥꯡꯒꯣꯟ ꯆꯥꯎꯕ ꯃꯤ ꯂꯩꯗꯅꯀꯣ ꯑꯗꯨꯒꯨꯝꯕ ꯑꯣꯏꯔꯒꯗꯤ ꯑꯗꯨꯗ ꯁꯥꯟꯅꯕꯁꯨ ꯂꯩ ꯀꯝꯃ꯭ꯌꯨꯅꯤꯇꯤ ꯍꯣꯜꯗ ꯁꯥꯟꯅꯕꯁꯨ ꯂꯩ ꯑꯗꯨꯝ ꯃꯐꯝꯗꯨꯒꯤ ꯀꯩꯅꯣ ꯌꯥꯒꯗꯕ ꯃꯐꯝ ꯈꯨꯗꯣꯡ ꯆꯥꯒꯗꯧꯕ ꯃꯐꯝ ꯊꯤꯔꯒ ꯂꯝꯗꯤ ꯈꯔ ꯆꯥꯎꯕ ꯖꯒꯥꯗꯤ ꯑꯣꯏꯔꯅꯤ ꯑꯗꯨꯗ ꯈ꯭ꯋꯥꯏꯗꯒꯤ ꯁꯥꯟꯅꯕꯀꯥꯟꯗꯨꯗ ꯑꯩꯈꯣꯏ ꯃꯥꯏꯛ ꯄꯥꯟꯕꯒ ꯇꯧꯋꯦꯕꯀꯣ ꯃꯥꯏꯛ ꯄꯥꯜꯂꯛ ꯈꯣꯂꯛꯀꯅꯦꯅ ꯂꯩꯀꯥꯏꯗꯨꯗ ꯌꯥꯅꯤꯡꯗꯕ ꯍꯥꯏꯕꯗꯤ ꯁꯥꯎꯟ ꯇꯥꯅꯤꯡꯗꯦ ꯈꯣꯠꯇꯦ ꯇꯧꯕꯒꯨꯝꯕ ꯑꯗꯨꯒꯨꯝꯕ ꯌꯥꯎꯔꯛꯄ ꯌꯥꯏꯗꯅꯀꯣ ꯑꯗꯨꯗꯨꯒꯤ ꯍꯥꯟꯅ ꯂꯣꯏꯅ ꯑꯦ ꯁ꯭ꯋꯥꯏꯋꯥꯏꯁꯤ ꯗꯤꯁꯇ꯭ꯔꯞ ꯑꯦꯔꯤꯌꯥ ꯑꯣꯏꯕ ꯌꯥꯗꯦ ꯈꯣꯠꯇꯦ ꯍꯥꯏꯕꯗꯣ ꯍꯥꯟꯅ ꯈꯪꯗꯣꯛꯑꯒ ꯖꯒꯥꯗꯣ ꯃꯐꯝ ꯆꯥꯅ ꯑꯃ ꯈꯜꯂꯒ ꯁꯥꯟꯅꯩ

ꯌꯥꯏ ꯎꯝ ꯑꯗꯨꯝ ꯐꯪꯒꯅꯤ ꯑꯗꯨꯗ ꯌꯥꯝ ꯎꯝ

ꯍꯣꯏ ꯍꯣꯏ ꯂꯥꯛꯑꯣ ꯌꯥꯝ ꯎꯝ

ꯍꯣꯏ ꯍꯣꯏ